ꯍꯜꯂꯣ ꯑꯣ ꯑꯩ ꯁꯉꯥꯏ ꯀꯩꯅꯣꯒꯤꯗꯃꯛꯇ ꯕꯨꯛ ꯇꯧꯒꯦ ꯇꯧꯕ ꯀꯩꯕꯨꯜ ꯂꯝꯖꯥꯎ ꯆꯠꯄꯒꯤꯗꯃꯛꯇ ꯍꯌꯦꯡ ꯆꯠꯅꯉꯥꯏꯒꯤꯅꯦ ꯄꯨꯡ ꯀꯌꯥꯗꯒꯤ ꯆꯠꯅꯕ꯭ꯔꯥ ꯀꯃꯥꯏꯅ ꯇꯧꯕ꯭ꯔꯥ ꯈꯪꯅꯤꯡꯉꯦ ꯑꯣꯀꯦ ꯑꯗꯨ ꯑꯩꯁꯦ ꯑꯅꯧꯕꯁꯨ ꯑꯣꯏꯕꯅꯤꯅ ꯃꯐꯝꯁꯤ ꯀꯔꯤꯁꯨ ꯈꯪꯗꯦꯕꯀꯣ ꯑꯗꯨꯒ ꯀꯗꯥꯏꯗ ꯂꯦꯛꯀꯅꯤ ꯀꯗꯥꯏꯗ ꯆꯥꯅꯤ ꯍꯥꯏꯕꯗꯨ ꯈꯪꯗꯦ ꯑꯗꯨ ꯅꯪꯅ ꯅꯪꯒꯤ ꯑꯈꯪꯕ ꯂꯩꯒꯗ꯭ꯔꯥ ꯀꯃꯥꯏꯅ ꯇꯧꯕ꯭ꯔꯥ ꯍꯥꯏꯁꯨ ꯈꯔ ꯅꯪꯅ ꯍꯥꯏꯕꯤꯒꯦꯔꯥ ꯑꯗꯨ ꯍꯣꯇꯦꯜꯒꯤ ꯍꯥꯏꯔꯤꯁꯦ ꯀꯔꯝꯕ ꯃꯐꯝꯗ ꯂꯩꯒꯗꯧꯕ꯭ꯔꯥ ꯑꯣꯀꯦ ꯑꯗꯨꯗꯤ ꯑꯣꯀꯦ ꯑꯣꯟꯂꯥꯏꯟ ꯄꯦꯃꯦꯟꯗ ꯅꯠꯇ꯭ꯔꯒꯁꯨ ꯑꯗꯨꯝ ꯏꯁꯥꯅ ꯂꯥꯛꯆꯔꯒ ꯑꯗꯨꯝ ꯄꯦꯃꯦꯟ ꯇꯧꯕ ꯌꯥꯕ꯭ꯔꯥ ꯅꯠꯇ꯭ꯔꯒ ꯑꯣꯟꯂꯥꯏꯟ ꯄꯦꯃꯦꯟꯗ ꯍꯥꯟꯅ ꯕꯨꯛ ꯇꯧꯔꯝꯒꯗꯤ ꯀꯃꯥꯏꯅ ꯇꯧꯕ꯭ꯔꯥ ꯁꯤꯃꯗꯤ ꯑꯣꯀꯦ ꯐꯔꯦ ꯑꯗꯨꯗꯤ ꯁꯥꯔ ꯅꯤꯠꯀꯤ ꯅꯝꯕꯔꯁꯦ ꯁꯤꯗ ꯁꯦꯞ ꯇꯧꯔꯒꯦ ꯍꯌꯦꯡ ꯑꯗꯨꯃꯛꯀ ꯑꯩ ꯐꯥꯎꯅꯔꯒꯦꯅꯦ ꯀꯣ ꯑꯥ ꯌꯥꯝ ꯅꯨꯡꯉꯥꯏꯔꯦ ꯎꯝ ꯊꯦꯡꯛ ꯌꯨ ꯊꯦꯡꯛ ꯌꯨ